ꯑꯩꯈꯣꯏꯒꯤ ꯃꯅꯤꯄꯨꯔꯤ ꯂꯣꯟ ꯑꯁꯤ ꯈꯣꯔꯤꯂꯣꯟ ꯁꯩꯔꯦꯡ ꯑꯃꯗꯤ ꯀꯂꯥꯒꯤ ꯑꯣꯏꯕ ꯋꯥꯍꯩ ꯋꯇꯥꯒꯤ ꯑꯇꯣꯞꯄ ꯃꯑꯣꯡꯗ ꯁꯤꯖꯤꯟꯅꯕ ꯃꯇꯝꯗꯗꯤ ꯑꯩꯈꯣꯏ ꯃꯤꯆꯝ ꯑꯃꯅ ꯅꯨꯡꯇꯤꯒꯤ ꯉꯥꯡꯅꯔꯤꯕ ꯅꯨꯡꯇꯤꯒꯤ ꯉꯥꯡꯅꯔꯤꯕ ꯋꯥꯔꯤ ꯁꯥꯟꯅꯕꯗ ꯄꯥꯎ ꯐꯥꯎꯅꯕꯗ ꯁꯤꯖꯤꯟꯅꯔꯤꯕ ꯁꯨꯃꯥꯏꯅꯗꯤ ꯁꯤꯖꯤꯟꯅꯗꯦ ꯑꯩꯈꯣꯏꯒꯤ ꯈꯔ ꯑꯅꯣꯞ ꯑꯇꯤꯡ ꯑꯗꯒꯤ ꯄ꯭ꯔꯃꯥꯟ ꯄꯥꯟꯊꯩ ꯑꯗꯒꯤ ꯈꯔ ꯀꯣꯏꯇꯛꯅ ꯑꯗꯨꯃꯥꯏꯅ ꯇꯧꯔꯒ ꯑꯣꯏꯅ ꯁꯤꯖꯤꯟꯅꯩ ꯉꯁꯥꯏꯒꯤ ꯈꯣꯔꯤꯂꯣꯟ ꯁꯩꯔꯦꯡ ꯑꯃꯗꯤ ꯀꯂꯥꯒꯤ ꯑꯣꯏꯕ ꯋꯥꯍꯩꯗꯗꯤ ꯍꯦꯟꯅ ꯐꯖꯕ ꯃꯑꯣꯡꯗ ꯍꯦꯟꯅ ꯂꯨꯝꯅ ꯑꯗꯨꯃꯥꯏꯅ ꯁꯤꯖꯤꯟꯅꯩ